ꯁꯤꯕꯨ ꯀꯗꯥꯏ ꯋꯥꯏ ꯁꯤ ꯀꯗꯥꯏ ꯋꯥꯏ ꯑꯣꯏꯕꯤꯔꯕꯅꯣ ꯑꯣ ꯀꯩꯅꯣ ꯀꯩꯅꯣꯝꯇ ꯅꯤꯡꯁꯤꯡꯖꯔꯛꯀꯦ ꯌꯥꯒꯗ꯭ꯔꯣ ꯑꯩ ꯃꯅꯤꯄꯨꯔꯗꯒꯤ ꯅꯠꯇꯦ ꯃꯄꯥꯟ ꯂꯝ ꯑꯁꯣꯝꯗꯒꯤꯅꯤ ꯑꯩ ꯍꯧꯖꯤꯛ ꯊꯨꯡꯂꯕꯅꯤ ꯑꯗꯨ ꯀꯩꯅꯣꯅꯦ ꯃꯅꯤꯄꯨꯔꯗ ꯌꯨꯕꯤ ꯂꯥꯛꯄꯤ ꯍꯥꯏꯕꯁꯤ ꯁꯥꯟꯅꯕ ꯃꯈꯜ ꯑꯃꯅꯤ ꯑꯗꯨꯕꯨ ꯌꯨꯕꯤ ꯂꯥꯛꯄꯤꯁꯤ ꯌꯦꯡꯅꯤꯡꯕ ꯑꯗꯨꯒꯤꯅꯤꯗ ꯀꯔꯝꯕꯅ ꯀꯔꯝꯕ ꯀꯔꯝ ꯍꯥꯏꯅ ꯇꯧꯔꯒ ꯁꯥꯟꯅꯒꯗꯒꯦ ꯍꯥꯏꯕꯁꯤ ꯑꯃꯨꯛꯇꯪ ꯇꯥꯛꯄꯤꯒꯦꯔꯣ ꯑꯣ ꯑꯩ ꯍꯧꯖꯤꯛ ꯂꯩꯐꯝꯁꯨ ꯂꯩꯐꯝꯁꯨ ꯊꯤꯔꯤ ꯍꯣꯇꯦꯜ ꯂꯩꯕ꯭ꯔꯥꯅ ꯌꯦꯡꯂꯤ ꯑꯗꯨ ꯍꯥꯏꯐꯦꯠꯇꯪ ꯃꯇꯦꯡ ꯄꯥꯡꯕꯤꯎ ꯑꯗꯨꯒ ꯑꯩꯅ ꯑꯩꯅ ꯈꯪꯅꯤꯡꯕ ꯑꯃꯁꯤꯅ ꯑꯥ ꯄꯥꯔꯇꯤ ꯄꯥꯔꯇꯤꯁꯤ ꯃꯤ ꯀꯌꯥ ꯀꯌꯥꯅ ꯁꯥꯕ ꯑꯣꯏꯕꯅꯣꯕ ꯃꯗꯨꯗꯤ ꯎꯗ꯭ꯔꯤ ꯐꯥꯎꯗꯁꯨ ꯎꯝ ꯎꯗ꯭ꯔꯤ ꯐꯥꯎꯗꯁꯨ ꯑꯗꯨꯃꯥꯏꯅ ꯍꯥꯏꯔꯦ ꯎꯔꯥ ꯀꯥꯟꯗꯗꯤ ꯀꯔꯤ ꯑꯣꯏꯅꯤ ꯌꯥꯝꯅ ꯅꯨꯡꯉꯥꯏꯕ ꯀꯨꯝꯍꯩꯅꯤꯅꯦ ꯑꯗꯨ ꯑꯃꯨꯛꯇꯪ ꯌꯦꯡꯅꯤꯡꯏ ꯑꯥ ꯃꯇꯝ ꯑꯃꯨꯛꯇꯪ ꯁꯤꯟꯕꯤꯒꯦꯔꯣ ꯁꯤꯒꯤ ꯏꯁꯄꯣꯔꯠꯁꯤ ꯎꯝ ꯃꯁꯤꯒꯤ ꯏꯁꯄꯣꯔꯠꯁꯤ ꯄꯥꯛ ꯄꯥꯛꯇꯤ ꯁꯥꯟꯅꯕ ꯎꯗꯦ ꯑꯗꯨ ꯑꯈꯟꯅꯕꯗ ꯑꯣꯏꯔ ꯃꯥꯜꯂꯦ ꯑꯗꯨ ꯃꯇꯝ ꯑꯃꯇꯪ ꯍꯥꯏꯕꯤꯔꯛꯀꯦꯔꯣ ꯁꯥꯟꯅꯒꯗꯕ ꯃꯇꯝ ꯑꯥ

ꯑꯗꯨ ꯑꯗꯨ ꯑꯣꯏꯔꯗꯤ ꯑꯁ ꯌꯥꯝꯅ ꯅꯨꯡꯉꯥꯏꯖꯔꯦ ꯊꯥꯒꯠꯆꯔꯤ ꯑꯗꯨꯕꯨ ꯑꯩꯍꯥꯛ ꯏꯊꯟꯗ ꯅꯠꯇꯦ ꯑꯩꯈꯣꯏ ꯏꯃꯥꯟꯅꯕ ꯑꯅꯤ ꯑꯍꯨꯝꯒꯨꯝꯕ ꯁꯨꯔꯦ ꯑꯗꯨ ꯑꯥ ꯃꯇꯝ ꯑꯃꯇꯪ ꯑꯩ ꯍꯥꯏꯖꯔꯛꯀꯦ ꯑꯗꯨꯗ ꯐꯣꯟ ꯐꯣꯟ ꯅꯝꯕꯔꯁꯤꯗ ꯁꯨꯝ ꯇꯧꯕꯤꯔꯛꯑꯣ ꯁꯤꯒꯤ ꯅꯨꯃꯤꯠꯇ ꯁꯤꯒꯤ ꯅꯨꯃꯤꯠꯁꯤꯗ ꯇꯧꯖꯒꯅꯤ ꯁꯤꯒꯤ ꯃꯇꯝ ꯁꯤꯗ ꯇꯧꯖꯒꯅꯤ ꯍꯥꯏꯕꯗꯨ ꯍꯥꯏꯐꯦꯠꯇꯪ ꯅꯤꯡꯁꯤꯡꯕꯤꯔꯛꯀꯦꯔꯣ ꯑꯣ ꯐꯔꯦ ꯐꯔꯦ ꯑꯗꯨ ꯑꯣꯏꯔꯗꯤ ꯌꯥꯝꯅ ꯅꯨꯡꯉꯥꯏꯖꯔꯦ ꯑꯗꯨ ꯊꯝꯖꯔꯒꯦ ꯊꯝꯃꯦ ꯊꯝꯃꯦ